ꯑꯩꯒꯤ ꯈꯨꯠꯁꯥ ꯍꯩꯖꯕ ꯍꯥꯏꯔꯒꯗꯤ ꯀꯝꯄ꯭ꯌꯨꯇꯔꯒꯤ ꯑꯦꯗꯣꯞ ꯐꯣꯇꯣꯁꯣꯞꯁꯤꯅꯦ ꯑꯦꯗꯣꯞ ꯐꯣꯇꯣꯁꯣꯞꯁꯦ ꯑꯩꯅ ꯍꯩꯔꯛꯀ꯭ꯔꯤꯁꯤ ꯋꯥꯟ ꯏꯌꯥꯔ ꯑꯩ ꯀꯣꯔꯁ ꯆꯠꯆꯔꯨꯔꯦ ꯑꯗꯨꯗ ꯑꯣꯖꯥꯗꯒꯤ ꯐꯪꯉꯛꯄ ꯃꯌꯥꯝꯁꯦ ꯑꯩ ꯈꯤꯛꯇꯪ ꯑꯩꯅ ꯊꯃꯣꯏꯗ ꯄꯦꯟꯕ ꯋꯥꯠꯄ ꯑꯗꯨꯗꯒꯤ ꯑꯩꯅ ꯌꯨꯇꯨꯞ ꯆꯦꯅꯦꯜꯁꯤꯡꯗ ꯑꯃ ꯆꯦꯅꯦꯟ ꯈꯔ ꯑꯩꯅ ꯁꯔꯁ ꯇꯧꯖꯔꯦ ꯕꯤ ꯑꯗꯨꯒꯤꯗꯣ ꯃꯣꯏꯅ ꯐꯪꯕ ꯇꯤꯞꯁ ꯃꯌꯥꯝꯁꯤꯡꯗꯨ ꯑꯩꯉꯣꯟꯗꯁꯨ ꯌꯥꯝꯅ ꯀꯥꯟꯅꯩ ꯑꯅꯧ ꯑꯅꯧꯕ ꯃꯌꯥꯝ ꯇꯤꯞꯁꯤꯡꯗꯣ ꯑꯩꯅ ꯎꯞꯗꯦꯠ ꯇꯧꯔꯒ ꯑ ꯑꯗꯒꯤ ꯏꯚꯟ ꯀꯝꯄ꯭ꯌꯨꯇꯔ ꯐꯕꯁꯨ ꯗꯔꯀꯥꯔ ꯑꯣꯏ ꯁꯣꯞꯋꯦꯌꯔꯁꯨ ꯂꯦꯇꯦꯁꯠ ꯚꯔꯖꯟ ꯁꯤꯖꯤꯟꯅꯕ ꯗꯔꯀꯥꯔ ꯑꯣꯏ ꯁꯤ ꯑꯃꯅꯦ ꯌꯥꯝꯅ ꯌꯨꯅꯤꯛ ꯑꯣꯏꯕ ꯐꯣꯇꯣꯁꯣꯞ ꯑꯃ ꯄꯨꯊꯣꯛꯀꯦ ꯍꯥꯏꯔꯒꯗꯤ ꯏꯚꯟ ꯄ꯭ꯔꯤꯟꯇꯔ ꯁꯨ ꯐꯖꯕ ꯗꯔꯀꯥꯔ ꯑꯣꯏ ꯑꯐꯕ ꯗꯔꯀꯥꯔ ꯑꯣꯏ ꯑꯝ ꯂꯦꯇꯦꯁꯠ ꯚꯔꯖꯟ ꯌꯥꯝꯅ ꯁꯤꯖꯟꯅꯕ ꯗꯔꯀꯥꯔ ꯑꯣꯏ ꯑꯗꯒꯤ ꯌꯥꯝꯅ ꯊꯤꯕꯍꯨꯝꯕ ꯌꯥꯝꯅ ꯗꯔꯀꯥꯔ ꯑꯣꯏ ꯑꯗꯨꯃꯥꯏ ꯇꯧꯔꯒ ꯑꯐꯕ ꯐꯣꯇꯣꯁꯣꯞ ꯑꯃ ꯑꯩꯈꯣꯏ ꯄꯨꯊꯣꯛꯆꯩ